ꯑꯩꯈꯣꯏꯒꯤ ꯁ꯭ꯋꯥꯏꯁꯤꯗꯤ ꯃꯨꯁꯂꯤꯝ ꯑꯦꯂꯀꯥꯅꯤ ꯑꯗꯨꯒ ꯃꯁꯖꯤꯠ ꯑꯃꯁꯨ ꯂꯩ ꯑꯩ ꯏꯁꯥꯃꯛꯁꯨ ꯃꯨꯁꯂꯤꯝꯅꯤ ꯑꯩ ꯅꯣꯡꯃꯗ ꯃꯇꯝ ꯃꯉꯥ ꯆꯠꯂꯤ ꯑꯩꯈꯣꯏ ꯃꯁꯖꯤꯠ ꯌꯥꯝꯅ ꯆꯥꯎꯋꯤ ꯑꯦ ꯁꯤ ꯊꯝꯃꯤ ꯇꯥꯏꯜꯁ ꯅꯞꯄꯤ ꯌꯥꯝꯅ ꯐꯖꯩ ꯃꯅꯥꯛ ꯅꯛꯄꯗ ꯀꯔꯕꯤꯁꯇꯥꯟ ꯂꯩ ꯀꯔꯕꯤꯁꯇꯥꯟ ꯌꯥꯝꯅ ꯆꯥꯎꯋꯤ ꯌꯥꯝꯅ ꯐꯖꯩ ꯌꯥꯝꯅ ꯂꯨꯅ ꯅꯥꯟꯅ ꯂꯩ